ꯍꯜꯂꯣ ꯍꯣꯏ ꯍꯣꯏ ꯀꯔꯤ ꯇꯧꯕ꯭ꯔ ꯑꯁ ꯑꯩꯒꯤ ꯄꯣꯠ ꯑꯗꯨꯗꯣ ꯑꯁ ꯊꯨꯅ ꯂꯥꯛꯄ ꯄꯥꯝꯕ ꯑꯩꯅ ꯉꯁꯤꯗꯤ ꯏꯚꯤꯅꯤꯡꯗꯁꯨ ꯉꯝꯗꯦ ꯍꯣꯏ ꯑꯗꯨꯗꯤ ꯇꯥꯔꯤꯛ ꯇꯥꯏꯕꯀꯣ ꯑꯩꯒꯤ ꯑꯩꯉꯣꯟꯗꯗꯤ ꯉꯔꯥꯡꯗꯒꯤ ꯄꯣꯠꯇꯣ ꯂꯥꯛꯈ꯭ꯔꯦ ꯅꯣꯏꯗ ꯍꯥꯟꯅ ꯂꯥꯛꯄ ꯑꯩꯁꯨ ꯑꯩꯁꯦ ꯉꯔꯥꯡꯁꯨ ꯉꯥꯏꯔꯒ ꯂꯩꯕ ꯀꯣ ꯄꯣꯠꯁꯦ ꯍꯌꯦꯡ ꯅꯣꯏ ꯍꯣꯏ ꯍꯌꯦꯡ ꯍꯌꯦꯡ ꯅꯣꯏ ꯄꯨꯡ ꯀꯌꯥ ꯋꯥꯏꯗ ꯂꯥꯛꯀꯦꯔ ꯑꯩꯌꯨꯛꯇ ꯀꯣ ꯍꯣꯏ ꯅꯠꯇ꯭ꯔꯗꯤ ꯑꯩ ꯄꯨꯡ ꯇꯔꯥꯃꯥꯊꯣꯏ ꯑꯗꯨꯋꯥꯏꯗ ꯑꯩ ꯈꯨꯟꯗ ꯆꯠꯀꯗꯕ ꯊꯕꯛ ꯑꯃ ꯂꯩꯌꯦꯕ ꯀꯣ ꯑꯗꯨꯁꯨ ꯄꯨꯅꯤꯡꯕ ꯑꯩꯅ ꯄꯣꯠꯇꯣ ꯃꯣꯏ ꯃꯤꯒꯤ ꯕꯥꯔꯠꯗꯦ ꯒꯤꯐꯀꯤ ꯀꯣ ꯑꯩꯅ ꯕꯥꯔꯠꯗꯦ ꯒꯤꯐꯀꯤ ꯑꯣꯔꯗꯔ ꯇꯧꯕꯅꯦꯕ ꯕꯥꯔꯠꯗꯦ ꯍꯌꯦꯡ ꯆꯠꯀꯗꯣꯔꯦ ꯑꯣꯏ ꯑꯩ ꯑꯩꯗꯤ ꯑꯩ ꯍꯧꯒꯠꯈ꯭ꯔꯅꯤ ꯑꯩꯗꯤ ꯄꯨꯡ ꯃꯉꯥ ꯋꯥꯏꯗ ꯑꯗꯨꯝ ꯍꯧꯒꯠꯄꯅꯤ ꯍꯣꯏ ꯅꯝꯕꯔꯗꯤ ꯄꯤꯗꯤ ꯄꯤꯒꯦꯕ ꯀꯣ ꯊꯕꯤꯒꯦꯕ ꯑꯩꯅ ꯑꯩꯒꯤ ꯏꯆꯦꯒꯤ ꯅꯝꯕꯔꯁꯨ ꯊꯥꯕꯤꯒꯦ ꯑ ꯑꯣ ꯍꯣꯏ ꯍꯣꯏ ꯑꯗꯨ ꯑꯩꯈꯣꯏꯒꯤ ꯑꯁꯤꯁꯦ ꯗꯤꯂꯦ ꯇꯧꯕꯁꯦ ꯔꯤꯇꯔꯟꯗꯤ ꯃꯁꯥꯅ ꯔꯤꯇꯔꯟ ꯇꯧꯕꯁꯨ ꯌꯥꯎꯏꯅ ꯑꯗꯨꯗꯤ ꯇꯧꯔꯣꯏꯀꯣ ꯑ ꯑꯣ ꯍꯣꯏ ꯑꯗꯨꯗꯤ ꯎꯄꯥꯏ ꯂꯩꯇꯦ ꯑꯣ ꯍꯣꯏ ꯍꯣꯏ ꯑꯗꯨꯗꯤ ꯍꯣꯏ ꯍꯣꯏ ꯍꯣꯏ ꯑꯗꯨ ꯍꯌꯦꯡ ꯐꯥꯎꯅꯁꯤ ꯍꯣꯏ